ꯍꯣꯏ ꯃꯥꯅꯦ ꯅꯨꯡꯉꯥꯏꯔꯤꯕꯣ ꯂꯩ ꯂꯩ ꯐ꯭ꯔꯤ ꯂꯩ ꯐ꯭ꯔꯤ ꯂꯩ ꯅꯪꯒꯤꯕꯨ ꯑꯗꯨꯝ ꯐ꯭ꯔꯤ ꯂꯩ ꯅꯪ ꯀꯌꯥꯝ ꯀꯨꯏꯟ ꯁꯨꯇꯤ ꯂꯧꯔ ꯂꯥꯛꯏꯅꯣ ꯑꯣ ꯂꯥꯛꯇꯕꯁꯨ ꯀꯨꯏꯔꯝꯃꯅꯤ ꯁꯣꯝꯗ ꯑꯥ ꯆꯥꯎꯈꯠꯂꯦ ꯐꯖꯅ ꯑꯥ ꯍꯣꯏꯅꯦ ꯆꯥꯎ

ꯍꯌꯦꯡꯗꯨ ꯍꯦꯛ ꯂꯥꯛꯑꯣꯅꯦ ꯍꯌꯦꯡꯗꯣ ꯂꯥꯛꯑꯣꯅꯦ ꯑꯩꯁꯨ ꯊꯕꯛ ꯍꯥꯡꯉꯤ ꯑꯗꯨꯒ ꯅꯣꯡꯃ ꯅꯤꯅꯤ ꯂꯩꯔꯣ ꯑꯩꯈꯣꯏꯗ ꯑꯗꯨꯒ ꯂꯩꯇꯕꯁꯨ ꯀꯨꯏꯔꯦ ꯑꯃꯨꯛ ꯀꯛꯆꯤꯡꯗ ꯀꯣꯏꯕ ꯌꯥꯕ ꯆꯠꯄ ꯃꯐꯝ ꯃꯌꯥꯝꯁꯨ ꯂꯩ ꯑꯗꯒꯤ ꯑꯩꯈꯣꯏꯒꯤ ꯅꯍꯥꯟꯋꯥꯏ ꯃꯇꯝꯒ ꯍꯧꯖꯤꯛꯀꯗꯤ ꯌꯥꯝ ꯊꯤꯅ ꯈꯦꯠꯅꯔꯦ ꯍꯣꯡꯉꯦ ꯁꯤꯃꯈꯩꯁꯤ ꯐꯖꯅ ꯆꯥꯎꯈꯠꯄꯁꯨ ꯐꯖꯅ ꯆꯥꯎꯈꯠꯂꯦ ꯂꯝꯕꯤ ꯊꯣꯡ ꯐꯅꯁꯨ ꯁꯦꯝꯈꯔꯦ ꯑꯗꯒꯤ ꯒꯥꯔꯗꯦꯟ ꯑꯃꯁꯨ ꯃꯌꯥꯝ ꯑꯃ ꯁꯦꯝꯃꯦ ꯀꯛꯆꯤꯡꯗ ꯑꯪ ꯆꯤꯡ ꯎꯝ ꯎꯝ ꯎꯝ ꯀꯛꯆꯤꯡ ꯒꯥꯔꯗꯦꯟꯀꯥꯏꯅ ꯍꯣꯏ ꯎꯝ ꯌꯥꯎꯔꯃꯤ ꯌꯥꯎꯔꯃꯤ ꯎꯝ ꯑꯥ ꯆꯤꯡ ꯃꯇꯣꯟꯗ ꯁꯦꯝꯕꯅꯤ ꯑꯗꯒꯤ ꯃꯅꯥꯛꯇꯨꯗ ꯂꯥꯏꯁꯪ ꯃꯌꯥꯝ ꯑꯃ ꯊꯝꯃꯦ ꯑꯗꯒꯤ ꯒꯥꯔꯗꯦꯟ ꯃꯆꯥ ꯃꯆꯥ ꯊꯝꯃꯦ ꯑꯗꯒꯤ ꯄꯔꯦꯡ ꯄꯔꯦꯡ ꯂꯩꯒ ꯍꯧꯔꯒ ꯑꯗꯨꯗ ꯑꯗꯨꯝ ꯀꯛꯆꯤꯡ ꯒꯥꯔꯗꯦꯟ ꯅꯍꯥꯟ ꯋꯥꯏꯒꯤ ꯆꯩꯔꯥꯎ ꯆꯤꯡꯒ ꯍꯥꯏꯗꯨꯅꯦꯕ ꯑꯗꯨꯗ ꯒꯥꯔꯗꯦꯟ ꯑꯣꯏꯅ ꯃꯊꯛꯇ ꯁꯦꯝꯈ꯭ꯔꯃꯤꯅ ꯕꯤꯖꯤꯇꯤꯡ ꯕꯤꯖꯤꯠ ꯇꯧꯕ ꯄ꯭ꯂꯦꯁ ꯑꯃ ꯑꯣꯏꯔꯦ ꯑꯗꯨꯝ ꯃꯌꯥꯝ ꯑꯃ ꯀꯣꯏ ꯂꯥꯛꯑꯦ ꯏꯁꯀꯥꯔꯁꯟ ꯂꯥꯛꯄ ꯈꯣꯠꯄ ꯁ꯭ꯀꯨꯜ ꯀꯣꯂꯦꯖꯀꯤ ꯑꯗꯨꯃꯥꯏꯅ ꯂꯥꯛꯑꯦ ꯑꯗꯒꯤ ꯑꯇꯣꯞ ꯑꯇꯣꯞꯄ ꯂꯝꯕꯤꯗꯁꯨ ꯑꯩꯈꯣꯏ ꯍꯧꯖꯤꯛꯁꯤ ꯃꯄꯥꯟ ꯂꯝꯒꯤ ꯃꯑꯣꯡꯗ ꯑꯩꯈꯣꯏ ꯂꯝꯕꯤꯁꯤ ꯇꯥꯏꯜꯁꯀ ꯂꯣꯏꯅ ꯅꯞꯄꯒ ꯊꯥꯕ ꯀꯥꯡꯗꯣ ꯐꯖꯅ ꯇꯧꯔꯦ ꯍꯧꯖꯤꯛꯁꯦ ꯂꯝꯕꯤꯁꯤ ꯁꯤꯠ ꯁꯤꯠ ꯁꯤꯠ ꯅꯥꯟꯂꯒ ꯌꯥꯝ ꯅꯨꯡꯉꯥꯏꯍꯜꯂꯦꯕ ꯆꯠꯄ ꯃꯇꯝꯗꯁꯨ ꯊꯥꯏ ꯑꯗꯨꯝ ꯐꯖꯅ ꯊꯥꯏ ꯄꯣꯠꯊꯣꯛꯁꯨ ꯐꯖꯕ ꯑꯗꯨꯝ ꯄꯨꯊꯣꯛꯏ ꯍꯪꯒꯥꯝ ꯇꯤꯜꯍꯧ ꯆꯅꯝ ꯑꯗꯒꯤ ꯄꯨꯊꯣꯛꯄ ꯌꯥꯕ ꯍꯧꯖꯤꯛꯇꯤ ꯎꯝ ꯂꯧꯁꯤꯁꯤ ꯍꯧꯖꯤꯛꯁꯤ ꯑꯅꯝꯕꯅ ꯏꯁꯤꯡꯁꯤ ꯇꯣꯏ ꯇꯣꯏꯅ ꯆꯥꯎꯒꯟꯕꯅꯤꯅ ꯍꯧꯖꯤꯛꯁꯤ ꯑꯅꯝꯕ ꯐꯥꯝ ꯉꯥꯛꯇ ꯑꯣꯟꯊꯣꯛꯈ꯭ꯔꯦ ꯑꯗꯨꯅ ꯍꯦꯟꯅ ꯐꯖꯈ꯭ꯔꯦ ꯂꯧꯁꯤ ꯂꯣꯝꯗ ꯆꯠꯂꯗꯤ ꯐꯥꯝꯒꯤ ꯐꯥꯝ ꯉꯥꯛꯇ ꯉꯥꯏꯔꯦ ꯑꯗꯨꯅ ꯑꯦꯅꯤ ꯉꯥ ꯄꯥꯝꯕ ꯐꯥꯝꯒꯤ ꯐ꯭ꯔꯦꯁ ꯑꯗꯨꯝ ꯐꯪꯒꯅꯤ ꯑꯗꯨ ꯂꯩꯔꯦ ꯑꯗꯒꯤ ꯑꯇꯣꯞ ꯑꯇꯣꯞꯄ ꯃꯈꯟ ꯍꯧꯖꯤꯛ ꯃꯃꯤꯡ ꯌꯥꯝ ꯆꯠꯂꯤꯕ ꯍꯥꯏꯗꯤ ꯄꯥꯛꯅꯝꯗ ꯃꯈꯟ ꯑꯃ ꯆꯥꯁꯨꯕꯤꯒ ꯍꯥꯏꯔꯤꯗꯣꯀꯣ ꯃꯔꯣꯛ ꯌꯥꯝ ꯁꯥꯕꯗꯣ ꯑꯗꯨꯝꯕꯗꯨꯁꯨ ꯌꯥꯝ ꯐꯪꯉꯦꯕ ꯑꯪ ꯆꯦꯡ ꯑꯪ ꯆꯦꯡ ꯇꯈꯥꯏꯔ ꯁꯥꯕꯗꯣ ꯑꯗꯨꯒꯤꯗꯨꯁꯨ ꯌꯥꯝ ꯍꯥꯎꯕꯗꯣ ꯍꯥꯎꯋꯤ ꯑꯗꯩ ꯃꯤꯅꯁꯨ ꯌꯥꯝ ꯄꯥꯝꯅꯩꯑꯕ ꯑꯗꯨꯒꯨꯝꯕ ꯈꯔꯁꯨ ꯂꯩꯔꯦ ꯑꯗꯒꯤ ꯅꯪꯅꯕꯨꯇ ꯍꯥꯟꯅꯇ ꯂꯥꯛꯑꯣ ꯂꯥꯛꯑꯒ ꯃꯐꯝ ꯀꯥꯏ ꯀꯥꯏ ꯀꯣꯏ ꯆꯠꯁꯤꯒꯦ ꯀꯔꯤ ꯀꯔꯤ ꯆꯔꯨꯁꯤ ꯈꯣꯠꯂꯨꯁꯤ ꯀꯤꯂꯤ ꯆꯥꯅꯥ ꯑꯍꯥꯎ ꯑꯍꯥꯎꯕ ꯑꯩꯈꯣꯏꯒꯤ ꯑꯂꯨꯁꯤ ꯑꯗꯒꯤ ꯁꯣꯏꯕꯨꯝꯒ ꯇꯧꯔꯒ ꯄꯨꯟꯅ ꯀꯩꯅꯣ ꯇꯧꯕ ꯊꯣꯡꯕ ꯈꯣꯠꯄꯁꯨ ꯌꯥꯝꯅ ꯂꯩꯔꯦꯕ ꯑꯗꯨꯝ ꯑꯗꯨꯝꯕꯗꯨꯁꯨ ꯇꯦꯁ ꯇꯧꯗ ꯀꯨꯏꯔꯝꯃꯅꯤ ꯅꯍꯥꯟꯋꯥꯏ ꯇꯧꯕꯗꯨꯒ ꯍꯧꯖꯤꯛꯀꯗꯤ ꯈꯦꯠꯅꯔꯦ ꯎꯝ ꯎꯝ ꯀꯛꯆꯤꯡ ꯁꯣꯏꯕꯨꯝ ꯍꯥꯏꯕꯗ ꯑꯗꯨꯝ ꯍꯥꯏꯅꯔꯤꯕꯅꯤ ꯃꯌꯥꯝꯅꯁꯨ ꯑꯗꯨꯝ ꯄꯥꯝꯅꯔꯤꯕꯅꯤ ꯎꯝ ꯎꯝ ꯎꯝ ꯎꯝ ꯂꯥꯛꯑꯣ ꯂꯥꯛꯑꯣ ꯎꯝ ꯍꯣꯏ ꯍꯣꯏ ꯊꯝꯃꯦ ꯊꯝꯃꯦ ꯎꯝ ꯎꯝ